ꯁꯦ ꯀꯥꯀꯥ ꯇꯣꯝꯕ ꯑꯣꯏꯕꯤꯕ꯭ꯔꯥ ꯀꯣ ꯑꯩꯁꯦ ꯑꯥ ꯖꯦꯅꯤꯞꯁ ꯍꯣꯁꯄꯤꯇꯥꯜ ꯆꯠꯇ꯭ꯔꯗꯤ ꯌꯥꯗ꯭ꯔꯦ ꯊꯕꯛ ꯑꯃ ꯂꯩꯔꯦ

ꯑꯩꯁꯦ ꯄꯨꯡ ꯑꯍꯨꯝꯗꯒꯤ ꯊꯣꯛꯀꯦ ꯑꯗꯨ ꯏꯃꯨꯡ ꯑꯃ ꯀꯥꯀꯥ ꯑꯃ ꯅꯨꯡꯉꯥꯏꯇ꯭ꯔꯒ ꯂꯩꯌꯦ ꯑꯗꯨ ꯑꯩ ꯍꯣꯁꯄꯤꯇꯥꯜꯗꯣ ꯆꯠꯂꯒ ꯑꯃꯨꯔꯛ ꯃꯥꯕꯨ ꯌꯦꯡꯕ ꯇꯥꯔꯦ ꯑꯗꯨ ꯀꯥꯀꯥ ꯑꯩ ꯅꯪꯒꯤ ꯒꯥꯔꯤꯁꯦ ꯍꯣꯔꯦꯟ ꯄꯨꯡ ꯑꯍꯨꯝ ꯇꯥꯔꯗꯤ ꯑꯩꯕꯨꯁꯦ ꯕꯤ ꯑꯣ ꯁꯤꯗꯒꯤ ꯂꯧꯕꯤꯕ ꯂꯥꯛꯑꯣ ꯑꯩ ꯑꯗꯨꯗꯒꯤ ꯉꯥꯏꯔꯒꯦ ꯑꯩꯈꯣꯏ ꯆꯠꯀꯦ ꯍꯥꯏꯕ ꯃꯤꯁꯦ ꯑꯩ ꯑꯩꯒꯤ ꯏꯅꯦ ꯑꯗꯨꯒ ꯄꯥꯕꯨꯡꯁꯨ ꯌꯥꯎꯅꯤ ꯑꯩꯈꯣꯏ ꯃꯤ ꯑꯍꯨꯝ ꯑꯥ ꯁꯣꯏꯕ ꯌꯥꯗꯦꯀꯣ ꯑꯩꯁꯦ ꯑꯩꯁꯦ ꯑꯥ ꯖꯦꯅꯤꯝꯁ ꯍꯣꯁꯄꯤꯇꯥꯜꯗ ꯑꯩꯒꯤ ꯏꯅꯦ ꯑꯃ ꯍꯛꯆꯥꯡ ꯅꯨꯡꯉꯥꯏꯇ꯭ꯔꯒ ꯍꯣꯁꯄꯤꯇꯥꯜꯂꯥꯏꯖ ꯇꯧꯔꯒ ꯂꯩꯔꯦ ꯑꯩꯗꯨ ꯃꯥꯕꯨꯗꯣ ꯑꯃꯨꯔꯛ ꯆꯠꯇ꯭ꯔꯒ ꯆꯠꯇ꯭ꯔꯗꯤ ꯑꯩ ꯌꯥꯗ꯭ꯔꯦ ꯃꯇꯝ ꯆꯪꯂꯣꯏ ꯄꯨꯡ ꯑꯃ ꯑꯃ ꯃꯈꯥꯏ ꯑꯗꯨ ꯑꯣꯏꯔꯗꯤ ꯑꯗꯨꯝ ꯍꯜꯂꯛꯈ꯭ꯔꯅꯤ ꯑꯗꯨ ꯍꯜꯂꯛꯄꯁꯨ ꯅꯨꯡꯊꯤꯟꯗꯒꯤ ꯍꯜꯂꯛꯄ ꯇꯥꯔꯦ ꯑꯩꯈꯣꯏ ꯃꯤ ꯑꯍꯨꯝ ꯄꯨꯡ ꯄꯨꯡ ꯄꯨꯡ ꯑꯍꯨꯝꯗꯒꯤ ꯊꯣꯛꯀꯦ ꯑꯗꯨ ꯅꯪ ꯑꯩꯕꯨꯁꯦ ꯄꯨꯡ ꯑꯍꯨꯝ ꯍꯦꯛ ꯇꯥꯔꯗꯤ ꯑꯩꯕꯨꯁꯦ ꯍꯧꯖꯤꯛ ꯕꯤ ꯑꯣ ꯁꯤ ꯃꯥꯎ ꯕꯁ ꯄꯥꯔꯀꯤꯡ ꯂꯩ ꯍꯣꯏ ꯑꯗꯨ ꯃꯥꯎ ꯕꯁ ꯄꯥꯔꯀꯤꯡꯗꯨꯗꯒꯤ ꯑꯩꯕꯨ ꯂꯧꯕꯤꯕ ꯂꯥꯛꯑꯣ ꯑꯩ ꯑꯗꯨꯗꯒꯤ ꯑꯩꯈꯣꯏ ꯏꯅꯦ ꯑꯩ ꯑꯗꯨꯒ ꯑꯩ ꯄꯥꯕꯨꯡ ꯑꯩꯈꯣꯏ ꯃꯤ ꯑꯍꯨꯝ ꯉꯥꯏꯔꯒ ꯂꯩ ꯅꯪꯕꯨ ꯉꯥꯏꯔꯒꯦ ꯆꯣ ꯑꯗꯨ ꯑꯣꯏꯔꯗꯤ ꯍꯣꯔꯦꯟ ꯄꯨꯡ ꯑꯈꯨꯝꯗ ꯎꯅꯁꯤꯀꯣ ꯑꯩ ꯍꯣꯔꯦꯟ ꯄꯨꯡ ꯑꯍꯨꯝ ꯍꯦꯛ ꯇꯥꯔꯗꯤ ꯑꯩ ꯑꯗꯨꯗꯤ ꯉꯥꯏꯔꯒꯦ ꯅꯪ ꯋꯥꯔꯁꯨ ꯑꯩꯕꯨꯁꯦ ꯂꯧꯕꯤꯕ ꯂꯥꯛꯑꯣ ꯑꯗꯨꯒ ꯖꯦꯅꯤꯝꯁ ꯍꯣꯁꯄꯤꯇꯥꯜ ꯆꯠꯂꯒ ꯑꯗꯨꯝ ꯐꯠ ꯍꯜꯂꯛꯀꯦ ꯃꯇꯝ ꯆꯪꯂꯣꯏꯀꯣ ꯆꯣ ꯌꯥꯝ ꯅꯨꯡꯉꯥꯏꯔꯦ ꯊꯝꯂꯒꯦꯀꯣ